ꯀꯨꯝꯍꯩ ꯂꯥꯏꯅꯤꯡꯒꯤ ꯃꯇꯥꯡꯗ ꯑꯩꯍꯥꯛꯅ ꯏꯃꯣꯏꯅꯨ ꯏꯃꯥꯒꯤ ꯃꯨꯔꯇꯤ ꯑꯃꯈꯛ ꯁꯖꯗꯨꯅ ꯌꯥꯝꯅ ꯋꯥꯅ ꯁꯦꯝ ꯁꯥꯗꯨꯅ ꯃꯁꯤꯕꯨ ꯃꯤꯅ ꯄꯥꯝꯅꯒꯗ꯭ꯔ ꯄꯥꯝꯅꯔꯣꯏꯗ꯭ꯔ ꯍꯥꯏꯅ ꯌꯥꯝ ꯋꯥꯅ ꯋꯥꯅ ꯍꯣꯠꯅꯖꯕꯅꯤ ꯑꯗꯨꯕꯨ ꯏꯃꯣꯏꯅꯨ ꯏꯃꯥꯅ ꯊꯧꯖꯥꯟꯕꯤꯕꯗꯒꯤ ꯑꯩꯍꯥꯛꯅ ꯁꯥꯕ ꯂꯣꯏꯔꯒ ꯄꯣꯠ ꯑꯗꯣ ꯃꯌꯥꯝꯗ ꯎꯠꯊꯣꯛꯄ ꯃꯇꯝꯗ ꯃꯌꯥꯝꯅ ꯌꯥꯝꯅ ꯄꯥꯝꯅꯅ ꯇꯧꯕꯤꯈꯤꯕꯗꯒꯤ ꯑꯩꯍꯥꯛ ꯌꯥꯝꯅ ꯅꯨꯡꯉꯥꯏꯅ ꯄ꯭ꯔꯣꯐꯤꯠ ꯌꯥꯝꯅ ꯐꯪꯅ ꯄꯣꯠ ꯑꯗꯨ ꯌꯥꯝꯅ ꯁꯥꯕ ꯉꯝꯖꯈꯤ ꯌꯥꯝꯅ ꯅꯨꯡꯉꯥꯏꯖꯈꯤ